ꯑꯩꯅ ꯇꯦꯛꯅꯣꯂꯣꯖꯤꯒꯤ ꯑꯋꯥꯕ ꯑꯃ ꯈꯪꯕ ꯂꯩꯈꯤ ꯑꯃꯨꯛ ꯑꯩꯒꯤ ꯏꯃꯥꯟꯅꯕ ꯑꯃ ꯃꯍꯥꯛꯀꯤ ꯀꯝꯄ꯭ꯌꯨꯇꯔꯁꯦ ꯌꯨ ꯄꯤ ꯑꯦꯁ ꯌꯥꯎꯗꯅ ꯁꯤꯖꯟꯅꯔꯝꯕꯗꯒꯤ ꯁꯗꯟꯂꯤ ꯀꯔꯦꯟ ꯍꯥꯏꯗꯤ ꯂꯥꯏꯠ ꯆꯠꯈꯤꯕ ꯃꯩ ꯆꯠꯈꯤꯕ ꯇꯟꯖꯥꯗ ꯃꯥꯒꯤ ꯋꯤꯟꯗꯣꯁꯁꯤ ꯀ꯭ꯔꯦꯁ ꯑꯣꯏꯈ꯭ꯔꯦꯕ ꯃꯥꯏ ꯀꯝꯄ꯭ꯌꯨꯇꯔꯗꯨ ꯀ꯭ꯔꯦꯁ ꯑꯣꯏꯈ꯭ꯔꯦꯕ ꯉꯁꯥꯏ ꯌꯨ ꯄꯤ ꯑꯦꯁꯇꯨ ꯁꯤꯖꯟꯅꯗ꯭ꯔꯕꯅꯤꯅ ꯀ꯭ꯔꯦꯁ ꯑꯣꯏꯈ꯭ꯔꯦ ꯑꯗꯨꯗꯣ ꯑꯩꯅ ꯑꯩꯍꯥꯛꯅ ꯀꯃꯥꯏꯅ ꯇꯧꯔꯒ ꯃꯇꯦꯡ ꯄꯥꯡꯈꯤ ꯍꯥꯏ ꯀꯥꯟꯗ ꯄꯦꯟꯗ꯭ꯔꯥꯏꯞ ꯑꯃ ꯂꯧꯔꯒ ꯃꯥꯏꯀ꯭ꯔꯣꯁꯣꯞꯀꯤ ꯑꯣꯐꯤꯁꯦꯜ ꯋꯦꯕꯁꯥꯏꯠꯇ ꯆꯠꯂꯒ ꯃꯣꯏꯒꯤ ꯁꯦꯠꯑꯞ ꯐꯥꯏꯜꯗꯨ ꯗꯥꯎꯟꯂꯣꯠ ꯇꯧꯔꯒ ꯑꯩꯍꯥꯛꯀꯤ ꯀꯝꯄ꯭ꯌꯨꯇꯔꯗ ꯗꯥꯎꯟꯂꯣꯠ ꯇꯧꯔꯒ ꯃꯍꯥꯛꯀꯤ ꯄꯦꯟꯗ꯭ꯔꯥꯏꯞꯇ ꯁꯦꯠꯑꯞ ꯐꯥꯏꯜꯁꯤ ꯐ꯭ꯂꯥꯁ ꯇꯧꯁꯤꯜꯂꯒ ꯄꯦꯟꯗ꯭ꯔꯥꯏꯞꯁꯤ ꯃꯥꯒꯤꯗ ꯃꯥꯒꯤ ꯀꯝꯄ꯭ꯌꯨꯇꯔꯗ ꯑꯃꯨꯛꯀ ꯍꯥꯞꯄ